ꯑꯩꯅ ꯅꯝꯕꯣꯜ ꯕꯥꯖꯥꯔꯗꯒꯤ ꯏꯆꯥꯅꯨꯄꯤꯒꯤ ꯖꯤꯟꯁ ꯑꯃ ꯂꯩꯔꯨꯏ ꯑꯗꯨꯒꯤ ꯖꯤꯟꯁꯇꯣ ꯁꯤꯖꯤꯟꯅꯕ ꯃꯇꯝꯗ ꯌꯥꯝꯅ ꯅꯨꯡꯉꯥꯏꯑꯦꯅ ꯏꯆꯥꯅ ꯍꯥꯏ ꯑꯗꯣ ꯑꯩꯅꯁꯨ ꯁꯨꯕ ꯆꯥꯝꯕ ꯃꯇꯝꯗ ꯍꯥꯏꯗꯤ ꯑꯆꯨꯕ ꯃꯛꯇ ꯑꯣꯏꯔꯒꯁꯨ ꯌꯥꯝꯅ ꯀꯥ ꯍꯦꯟꯅ ꯁꯨꯕ ꯆꯥꯝꯕ ꯅꯠꯇ꯭ꯔꯒꯁꯨ ꯍꯦꯛꯇ ꯀꯣꯛꯏ ꯑꯗꯨꯅ ꯁꯦꯠꯄꯗꯁꯨ ꯃꯣꯏꯗ ꯏꯁꯇ꯭ꯔꯦꯆꯦꯕꯜ ꯑꯣꯏꯕꯒꯤ ꯁꯦꯠꯄ ꯅꯨꯡꯉꯥꯏꯕꯗꯣ ꯑꯣꯏ ꯍꯥꯏ ꯑꯗꯣ ꯃꯌꯥꯝꯁꯨ ꯁꯤꯒꯤ ꯄꯣꯠꯁꯦ ꯂꯩꯍꯟꯅꯤꯡꯏ